ꯃꯁꯤꯒꯤ ꯀꯦꯔꯤꯌꯔ ꯍꯥꯏꯔꯒꯗꯤ ꯑꯩꯅ ꯉꯜꯂꯤꯕ ꯃꯇꯝꯗꯒꯤ ꯁ꯭ꯀꯨꯜ ꯇꯝꯃꯛꯂꯕ ꯃꯇꯝꯗ ꯐꯣꯇꯣꯒ꯭ꯔꯥꯐꯤ ꯑꯁꯦ ꯑꯗꯨꯝ ꯌꯥꯝꯅ ꯃꯥꯒꯤ ꯇꯦꯛꯆꯔ ꯂꯦꯟꯁꯀꯦꯞ ꯃꯁꯤꯒꯨꯝꯕꯁꯤꯡ ꯑꯁꯦ ꯑꯩꯅ ꯂꯧꯕ ꯑꯍꯥꯟꯕ ꯑꯣꯏꯅ ꯍꯧꯔꯛꯈꯤ ꯃꯁꯤꯗ ꯑꯁꯣꯏꯕ ꯀꯌꯥ ꯑꯃꯔꯣꯝ ꯑꯩꯒꯤ ꯏꯃꯨꯡ ꯃꯅꯨꯡꯅ ꯑꯩꯒꯤ ꯃꯔꯤ ꯃꯇꯥꯅ ꯑꯩꯒꯤ ꯏꯌꯥꯝꯕ ꯏꯆꯦꯁꯤꯡ ꯃꯁꯤꯅ ꯆꯨꯝꯊꯣꯛꯄꯤꯈꯤ ꯃꯁꯤꯗꯒꯤ ꯆꯨꯝꯊꯣꯔꯛꯄ ꯃꯇꯝꯗ ꯑꯩꯅ ꯌꯥꯝꯅ ꯋꯥꯅ ꯍꯣꯠꯅꯔꯒ ꯑꯩꯒꯤ ꯉꯝꯖꯕꯤ ꯂꯦꯕꯦꯜꯗ ꯑꯩꯅ ꯐꯣꯇꯣꯒ꯭ꯔꯥꯐꯤ ꯑꯁꯤ ꯃꯌꯦꯛ ꯁꯦꯡꯅ ꯃꯔꯤꯟ ꯆꯨꯝꯅ ꯇꯥꯍꯟꯕ ꯉꯝꯕ ꯍꯧꯔꯛꯄ ꯃꯇꯝꯗ ꯑꯩꯒꯤ ꯑꯁꯦꯡꯕ ꯑꯩꯒꯤ ꯁꯛꯇꯤ ꯐꯣꯇꯣꯒ꯭ꯔꯥꯐꯤꯗ ꯑꯩꯅ ꯈꯪꯖꯕ ꯉꯝꯃꯛꯈꯤ ꯃꯁꯤꯅ ꯑꯩꯒꯤ ꯑꯃꯠꯇ ꯑꯣꯏꯔꯕ ꯍꯣꯕꯤ ꯍꯥꯏꯕꯗꯨꯅꯤ